ꯏꯝꯐꯥꯜ ꯋꯦꯁ ꯖꯤꯂꯥꯒꯤ ꯑꯣꯏꯅꯗꯤ ꯂꯩꯉꯥꯛꯅ ꯃꯈꯜ ꯃꯈꯜ ꯀꯌꯥꯒꯤ ꯏꯝꯐꯥꯜ ꯋꯦꯁ ꯖꯤꯂꯥ ꯑꯁꯤꯕꯨ ꯆꯥꯎꯈꯠꯅꯕ ꯁ꯭ꯀꯤꯝ ꯀꯌꯥ ꯑꯃ ꯄꯥꯏꯈꯠꯂꯤ ꯁꯝꯅ ꯃꯃꯤꯡ ꯑꯣꯏꯅ ꯄꯜꯂꯕꯗ ꯑꯩꯈꯣꯏꯒꯤ ꯑꯣꯜ ꯑꯦꯖ ꯄꯦꯟꯁꯤꯟ ꯁ꯭ꯀꯤꯝ ꯋꯤꯗꯣ ꯄꯦꯟꯁꯤꯟ ꯁ꯭ꯀꯤꯝ ꯑꯁꯤꯅꯆꯤꯡꯕ ꯁ꯭ꯀꯤꯝ ꯃꯌꯥꯝ ꯑꯃ ꯁꯔꯀꯥꯔꯅ ꯄꯥꯈꯠꯄꯤꯔꯤ ꯑꯁꯤꯒꯨꯝꯕ ꯁ꯭ꯀꯤꯝ ꯃꯌꯥꯝ ꯑꯁꯤꯒꯤ ꯃꯅꯨꯡꯗ ꯑꯩꯈꯣꯏꯒꯤ ꯁꯃꯥꯖ ꯑꯃ ꯆꯥꯎꯈꯠꯄꯗ ꯆꯪꯗ꯭ꯔꯕ ꯌꯥꯗ꯭ꯔꯕ ꯑꯩꯈꯣꯏꯒꯤ ꯏꯝꯐꯥꯜ ꯋꯦꯁ ꯗꯤꯁꯇ꯭ꯔꯤꯛꯀꯤ ꯑꯣꯏꯅ ꯃꯩ ꯏꯁꯤꯡ ꯍꯥꯏꯕꯁꯦ ꯑꯩꯈꯣꯏꯒꯤ ꯏꯝꯐꯥꯜ ꯋꯦꯁ ꯗꯤꯁꯇ꯭ꯔꯤꯛꯇ ꯍꯧꯖꯤꯛ ꯁꯔꯀꯥꯔꯅ ꯄꯥꯏꯈꯠꯂꯛꯄ ꯑꯅꯧꯕ ꯊꯧ ꯑꯅꯧꯕ ꯊꯧꯔꯥꯡ ꯑꯃ ꯑꯣꯏꯅ ꯑꯩꯈꯣꯏꯒꯤ ꯋꯥꯇꯔ ꯇꯦꯡꯛ ꯃꯌꯥꯝ ꯑꯃ ꯁꯥꯗꯨꯅ ꯌꯨꯝꯊꯣꯡ ꯈꯨꯗꯤꯡꯒꯤ ꯏꯁꯤꯡ ꯐꯪꯍꯜꯂꯤ ꯑꯗꯩꯗꯤ ꯃꯩ ꯆꯥꯡ ꯅꯥꯏꯅ ꯄꯤꯔꯤ ꯑꯗꯩꯗꯤ ꯌꯨꯝꯊꯣꯡ ꯈꯨꯗꯤꯡꯒꯤ ꯏꯁꯤꯡ ꯐꯪꯉꯕꯅꯤꯅ ꯄ꯭ꯔꯖꯥ ꯃꯌꯥꯝꯁꯨ ꯌꯥꯝꯅ ꯅꯨꯡꯉꯥꯏ ꯑꯗꯩꯗꯤ ꯃꯩꯁꯨ ꯆꯥꯡ ꯅꯥꯏꯅ ꯄꯤꯔꯦ ꯑꯁꯤꯅꯤ ꯑꯩꯈꯣꯏꯒꯤ ꯏꯝꯐꯥꯜ ꯋꯦꯁ ꯗꯤꯁꯇ꯭ꯔꯤꯛꯀꯤ ꯑꯋꯣꯟꯕ ꯁꯛꯇꯝ ꯑꯃ ꯍꯥꯏꯕꯁꯦ